ꯑꯩꯈꯣꯏꯒꯤ ꯂꯥꯏꯅꯤꯡꯒꯤ ꯑꯣꯏꯕ ꯇꯝꯕꯤꯕ ꯃꯤꯑꯣꯏ ꯑꯗꯨꯗꯤ ꯑꯩꯈꯣꯏꯒꯤ ꯃꯧꯔꯨꯕꯤ ꯑꯗꯨꯗꯨꯅꯤ ꯑꯗꯨꯒ ꯃꯈꯣꯏꯅ ꯇꯝꯃꯛꯄ ꯍꯥꯏꯕꯗꯨꯗꯤ ꯃꯈꯣꯏꯅ ꯑꯩꯈꯣꯏꯒꯤ ꯖꯦꯅꯦꯔꯦꯜ ꯂꯥꯏꯟꯗ ꯇꯝꯃꯤꯕ ꯁꯨꯝꯃꯥꯏꯅ ꯃꯈꯣꯏꯒꯤꯁꯨ ꯀ꯭ꯂꯥꯁ ꯅꯥꯏꯅ ꯈꯥꯏꯗꯣꯛꯏ ꯑꯗꯣ ꯀ꯭ꯂꯥꯁ ꯃꯃꯤꯡ ꯁꯤꯡꯗꯨꯕꯨꯗꯤ ꯑꯩ ꯊꯣꯏꯅ ꯈꯪꯖꯗ꯭ꯔꯦ ꯑꯗꯨꯒ ꯃꯈꯣꯏ ꯃꯧꯔꯨꯕꯤꯁꯤꯡꯅ ꯈꯪꯕꯅꯤ ꯃꯈꯣꯏꯒꯤ ꯑꯥꯔꯕꯤ ꯂꯣꯟꯗ ꯎꯔꯗꯨ ꯂꯣꯟꯗ ꯃꯈꯣꯏꯅ ꯈꯪꯖꯕꯅꯤ ꯑꯩꯈꯣꯏꯒꯤ ꯀ꯭ꯂꯥꯁ ꯇꯦꯟ ꯇꯨꯌꯦꯜꯄ ꯑꯗꯨꯝ ꯍꯥꯏꯅ ꯃꯈꯣꯏꯒꯤꯁꯨ ꯂꯣꯏꯅ ꯂꯩꯖꯩ ꯑꯗꯨꯒ ꯃꯧꯔꯨꯕꯤꯒꯤ ꯊꯥꯛꯁꯤ ꯃꯈꯟ ꯃꯈꯟ ꯃꯌꯥꯝ ꯑꯃ ꯂꯩꯈ꯭ꯔꯦ ꯑꯗꯨꯕꯨ ꯑꯩꯅ ꯈꯪꯖꯕꯗꯗꯤ ꯑꯩꯈꯣꯏꯒꯤ ꯃꯧꯔꯨꯕꯤ ꯑꯗꯒꯤ ꯍꯥꯐꯤꯁ ꯑꯗꯒꯤ ꯃꯨꯛꯇꯤ ꯑꯗꯨ ꯃꯔꯝ ꯑꯗꯨꯝꯍꯥꯏꯅ ꯑꯗꯨꯝ ꯈꯔ ꯈꯥꯏꯗꯣꯛꯏ ꯑꯗꯨꯒ ꯑꯩꯈꯣꯏꯗ ꯇꯥꯛꯄꯤꯕ ꯇꯝꯕꯤꯕꯗꯅ ꯃꯈꯣꯏꯅ ꯑꯩꯈꯣꯏꯒꯤ ꯃꯛꯇꯞ ꯀꯨꯝꯕ ꯑꯗꯒꯤ ꯃꯌꯨꯝ ꯃꯌꯨꯝꯗ ꯆꯠꯂꯒ ꯑꯩꯈꯣꯏꯅ ꯆꯠꯂꯒ ꯑꯩꯈꯣꯏꯅ ꯑꯗꯨꯝ ꯍꯥꯏꯅ ꯃꯈꯣꯏꯒꯤ ꯃꯅꯥꯛꯇ ꯆꯇꯂꯒ ꯂꯥꯏꯔꯤꯛ ꯇꯝꯕ ꯑꯗꯨꯝ ꯍꯥꯏꯅ ꯃꯈꯣꯏꯒꯤ ꯃꯅꯥꯛꯇꯁꯨ ꯆꯠꯂꯤ ꯃꯈꯣꯏꯅ ꯆꯠꯂꯒ ꯀꯣꯏꯅ ꯆꯠꯂꯒꯁꯨ ꯇꯝꯕꯁꯨ ꯌꯥꯎꯋꯤ